ꯍꯜꯂꯣ ꯍꯜꯂꯣ ꯑꯩ ꯌꯥꯝ ꯀꯨꯏꯅ ꯎꯅꯈꯤꯗ꯭ꯔꯕ ꯃꯔꯨꯞ ꯑꯃꯒꯤ ꯈꯣꯟꯖꯦꯜ ꯃꯥꯜꯂꯦ ꯑꯩꯒꯤ ꯃꯔꯨꯞ ꯀꯨꯏꯅ ꯎꯅꯈꯤꯗ꯭ꯔꯕ ꯔꯥꯃꯦꯁꯣꯔꯒꯤ ꯈꯣꯟꯖꯦꯜ ꯃꯥꯜꯂꯦ ꯑꯣꯏ ꯌꯥꯝ ꯌꯥꯝ ꯅꯃꯁꯀꯥꯔ ꯅꯃꯁꯀꯥꯔ ꯈꯨꯔꯨꯝꯖꯔꯤ ꯃꯔꯨꯞꯄꯨ ꯑꯩ ꯑꯩ ꯑꯩ ꯕꯤꯔꯕꯥꯕꯨ ꯅꯤꯡꯁꯤꯡꯕꯤꯔꯤꯕ ꯃꯇꯝ ꯑꯃꯒꯤ ꯑꯩ ꯒꯨꯍꯥꯇꯤꯒꯤ ꯃꯅꯤꯄꯨꯔ ꯕꯁꯇꯤꯗ ꯂꯩꯕ ꯑꯩ ꯑꯗꯣꯝ ꯆꯍꯤ ꯀꯨꯏꯔꯦꯅꯦ ꯆꯍꯤ ꯀꯨꯟꯒꯤ ꯃꯃꯥꯡꯗ ꯃꯔꯨꯞꯀ ꯎꯅꯈꯤꯕꯗꯒꯤ ꯉꯁꯤ ꯐꯥꯎꯕ ꯄꯥꯎ ꯐꯥꯎꯅꯈꯤꯗꯔꯦ ꯑꯗꯣ ꯑꯩꯁꯤ ꯍꯟꯗꯛ ꯑꯦꯄ꯭ꯔꯤꯜ ꯊꯥꯁꯤꯒꯤ ꯃꯅꯨꯡꯁꯤꯗꯩꯗ ꯑꯝꯇꯪ ꯏꯝꯐꯥꯜꯗ ꯃꯅꯤꯄꯨꯔꯗ ꯀꯣꯏꯔꯛꯁꯤꯔ ꯍꯥꯏꯅ ꯑꯩ ꯈꯟꯖꯔꯤ ꯑꯗꯨꯗ ꯑꯩꯅ ꯂꯥꯛꯄꯒꯤ ꯈꯣꯡꯆꯠꯁꯤꯗ ꯑꯩ ꯌꯥꯝꯅ ꯀꯨꯏꯔꯦ ꯃꯅꯤꯄꯨꯔꯗꯤ ꯑꯩꯈꯣꯏꯒꯤ ꯔꯥꯁꯂꯤꯂꯥ ꯑꯁꯤ ꯑꯝꯇꯪ ꯌꯦꯡꯖꯅꯤꯡꯕꯅꯤ ꯔꯥꯁꯂꯤꯂꯥꯒꯤ ꯑꯩꯈꯣꯏꯒꯤ ꯖꯒꯣꯏꯒꯤ ꯈꯨꯠꯊꯦꯛ ꯌꯥꯝꯅ ꯊꯣꯠꯄ ꯅꯧꯕ ꯄ꯭ꯔꯤꯊꯤꯕꯤꯒꯤ ꯃꯅꯨꯡꯗ ꯔꯥꯁ ꯔꯥꯁ ꯖꯒꯣꯏ ꯔꯥꯁ ꯑꯃꯗꯤ ꯃꯅꯤꯄꯨꯔꯤ ꯖꯒꯣꯏ ꯃꯅꯤꯄꯨꯔꯤ ꯖꯒꯣꯏ ꯑꯁꯤꯒꯤ ꯃꯃꯤꯡ ꯆꯠꯂꯤꯕꯅꯤ ꯃꯥꯒꯤ ꯊꯣꯠꯄ ꯅꯧꯕ ꯈꯨꯠꯊꯦꯛ ꯁꯥꯊꯦꯛ ꯑꯁꯤꯅꯆꯤꯡꯕ ꯑꯗꯒꯤ ꯌꯥꯝꯅ ꯊꯣꯠꯄ ꯅꯧꯕ ꯑꯗꯨꯝꯕ ꯈꯨꯠꯊꯦꯛ ꯁꯥꯊꯦꯛ ꯑꯁꯤꯒꯤꯗꯃꯛꯇ ꯃꯃꯤꯡ ꯆꯠꯄꯅꯤ ꯄ꯭ꯔꯤꯊꯤꯕꯤ ꯃꯅꯨꯡꯗ ꯑꯗꯨꯅ ꯑꯩ ꯑꯃꯨꯛꯇꯪ ꯌꯦꯡꯗꯕ ꯀꯨꯏꯔꯦ ꯃꯅꯤꯄꯨꯔꯤ ꯖꯒꯣꯏꯒꯤ ꯃꯅꯨꯡꯗ ꯔꯥꯁ ꯂꯤꯂꯥꯁꯦ ꯔꯙꯥ ꯀ꯭ꯔꯤꯁꯅꯥꯒꯤ ꯄ꯭ꯔꯦꯝ ꯕꯛꯇꯤ ꯄ꯭ꯔꯦꯝꯗ ꯌꯨꯝꯐꯝ ꯑꯣꯏꯕ ꯑꯗꯨꯒꯨꯝꯕ ꯋꯥꯔꯤꯗꯣ ꯑꯩꯈꯣꯏ ꯑꯩ ꯑꯃꯨꯛꯇꯪ ꯀꯨꯏꯔꯦ ꯌꯦꯡꯈꯤꯗꯕ ꯑꯃꯨꯛꯇꯪ ꯌꯦꯡꯖꯅꯤꯡꯉꯤ ꯃꯗꯨ ꯍꯟꯗꯛ ꯂꯥꯛꯄ ꯑꯩ ꯃꯅꯤꯄꯨꯔꯗ ꯏꯝꯐꯥꯜꯗ ꯊꯣꯔꯛꯄꯁꯤꯗꯩꯗ ꯂꯥꯛꯆꯕꯁꯤꯗꯩꯗ ꯑꯩ ꯑꯃꯨꯛꯇ ꯌꯦꯡꯖꯅꯤꯡꯉꯤ ꯑꯗꯨꯕꯨ ꯎꯠꯀꯗꯕ ꯁꯣ ꯇꯧꯒꯗꯕ ꯈꯣꯠꯀꯗꯕ ꯑꯗꯨꯝꯕꯒꯤ ꯇꯟꯖꯥ ꯐꯪꯒꯗ꯭ꯔꯥ ꯑꯗꯨ ꯑꯃꯨꯛꯇ ꯈꯪꯖꯅꯤꯡꯕꯅꯤꯗ ꯎꯝ

ꯎꯝ ꯎꯝ ꯇꯥꯔꯤꯛ ꯀꯌꯥꯗ ꯃꯗꯨ ꯇꯥꯡ ꯃꯇꯝ ꯂꯦꯞꯄꯕꯔꯥ ꯇꯥꯔꯤꯛ ꯀꯌꯥꯗ ꯄꯥꯡꯊꯣꯛꯀꯗꯕ ꯎꯝ ꯌꯥꯝ ꯅꯨꯡꯉꯥꯏꯖꯔꯦ ꯌꯥꯝ ꯅꯨꯡꯉꯥꯏꯖꯔꯦ ꯑꯩ ꯍꯟꯗꯛꯀꯤ ꯊꯣꯔꯣꯛꯄꯁꯤꯗꯩꯗ ꯂꯥꯛꯆꯕ ꯃꯅꯤꯄꯨꯔꯗ ꯏꯝꯐꯥꯜꯗ ꯂꯥꯛꯆꯕꯁꯤꯗꯩꯗ ꯑꯗꯨꯒ ꯑꯩꯅ ꯖꯥꯟꯅꯗꯒꯤ ꯌꯦꯡꯖꯅꯤꯡꯗꯅ ꯅꯤꯡꯖꯔꯒ ꯂꯩꯔꯛꯄ ꯑꯗꯨꯝꯕ ꯃꯅꯤꯄꯨꯔꯒꯤ ꯔꯥꯁ ꯂꯤꯂꯥꯒꯤ ꯑꯁꯤꯒꯨꯝꯕ ꯖꯒꯣꯏ ꯃꯥꯂꯦꯝ ꯁꯤꯟ ꯊꯨꯡꯅ ꯐꯥꯎꯔꯕ ꯑꯁꯤꯒꯨꯝꯕ ꯔꯥꯁ ꯂꯤꯂꯥꯒꯤ ꯖꯒꯣꯏ ꯑꯁꯤ ꯌꯦꯡꯕ ꯐꯪꯒꯅꯤ ꯍꯥꯏꯅ ꯇꯥꯛꯄꯤꯔꯛꯄꯁꯤ ꯌꯥꯝ ꯅꯨꯡꯉꯥꯏꯖꯔꯦ ꯑꯗꯨ ꯅꯣꯡꯃꯁꯨ ꯃꯔꯨꯞꯀ ꯄꯨꯟꯅ ꯑꯩꯈꯣꯏ ꯆꯥꯃꯤꯟ ꯊꯛꯃꯤꯟꯅꯗꯅ ꯌꯥꯝꯅ ꯍꯔꯥꯎꯕ ꯅꯨꯡꯉꯥꯏꯕ ꯐꯣꯡꯗꯣꯛꯃꯤꯟꯅꯁꯤ ꯃꯔꯨꯞ ꯔꯥꯃꯦꯁꯣꯔ ꯊꯥꯒꯠꯆꯔꯤ ꯏꯀꯨꯏ ꯀꯨꯏꯗꯅ ꯑꯩ ꯑꯩ ꯂꯥꯛꯀꯗꯕ ꯅꯨꯃꯤꯠꯇꯣ ꯑꯩ ꯍꯥꯏꯖꯔꯛꯀꯦ ꯑꯩ ꯑꯗꯨꯝ ꯃꯊꯛꯇ ꯑꯗꯨꯝ ꯄꯥꯏꯔꯒ ꯑꯩ ꯃꯊꯛꯇ ꯑꯩ ꯂꯥꯛꯆꯒꯦ ꯃꯈꯥꯗ ꯆꯠꯄ ꯈꯣꯠꯄꯁꯤ ꯀꯩꯅꯣ ꯇꯧꯏ ꯅꯨꯡꯉꯥꯏꯖꯔꯦ ꯌꯥꯝ ꯅꯨꯡꯉꯥꯏꯖꯔꯦ ꯊꯝꯖꯔꯒꯦ